ꯀꯩꯅꯣꯅꯦ ꯎꯕꯔ ꯀꯦꯕ ꯁꯔꯚꯤꯁꯔꯀꯤ ꯑꯣꯏꯕꯤꯔꯕ꯭ꯔꯥ ꯑꯩꯈꯣꯏꯒꯤ ꯏꯃꯨꯡ ꯐꯦꯃꯤꯂꯤꯒꯤ ꯀꯩꯅꯣꯗ ꯃꯣꯏꯔꯥꯡꯗ ꯀꯩꯅꯣꯃ ꯚꯦꯀꯦꯁꯟ ꯑꯃ ꯆꯠꯀꯗꯕ ꯑꯗꯨꯒꯤ ꯀꯦꯕ ꯕꯨꯛ ꯇꯧꯒꯦ ꯇꯧꯖꯕꯅꯦ ꯑꯗꯣ ꯀꯦꯕ ꯁꯔꯚꯤꯁꯁꯦ ꯉꯁꯥꯏꯒꯤ ꯃꯤ ꯃꯔꯤ ꯆꯟꯕ ꯒꯥꯔꯤ ꯑꯗꯩꯗꯤ ꯈꯤꯇꯪ ꯆꯥꯎꯕ ꯑꯦꯛꯁ ꯌꯨ ꯚꯨꯒꯨꯝꯕ ꯃꯤ ꯇꯔꯨꯛꯃꯨꯛ ꯆꯟꯕ ꯒꯥꯔꯤꯒꯤꯒ ꯃꯣꯏꯅꯤꯒꯤ ꯄ꯭ꯔꯥꯏꯁ ꯗꯤꯐꯔꯦꯟꯁꯁꯦ ꯀꯌꯥꯃꯨꯛ ꯂꯩꯒꯦ ꯑꯗꯨ ꯈꯪꯖꯅꯤꯡꯕ ꯑꯗꯨ ꯑꯃꯇ ꯍꯥꯏꯕꯤꯔꯛꯎꯅꯦ